ꯑꯩꯅ ꯑꯉꯥꯡ ꯑꯣꯏꯔꯤꯉꯩꯗ ꯁ꯭ꯀꯨꯜꯗ ꯇꯃꯛꯈꯤꯕ ꯑꯔꯤꯕ ꯑꯃꯁꯨꯡ ꯃꯌꯥꯏ ꯊꯪꯕ ꯖꯨꯛꯀꯤ ꯚꯥꯔꯠꯇ ꯂꯩꯈꯤꯕ ꯑꯩꯈꯣꯏꯒꯤ ꯈ꯭ꯋꯥꯏꯗꯒꯤ ꯃꯃꯤꯡ ꯆꯠꯄ ꯅꯤꯡꯊꯧ ꯈꯔ ꯍꯥꯏꯕꯤꯔꯛꯄ ꯇꯔꯥꯒꯗꯤ ꯑꯛꯕꯔ ꯑꯦꯝꯄꯦꯔꯔ ꯑꯁꯣꯀꯥ ꯆꯟꯗ꯭ꯔ ꯒꯨꯞꯇ ꯃꯣꯔꯤꯌꯥ ꯃꯍꯥꯔꯥꯖ ꯄ꯭ꯔꯇꯥꯞ ꯁꯤꯚꯥꯖꯤ ꯃꯍꯥꯔꯥꯖꯥ ꯕꯥꯕꯔ ꯄ꯭ꯔꯤꯊꯤꯕꯤꯔꯥꯖ ꯆꯣꯍꯥꯟ ꯕꯤꯟꯙꯨꯁꯔꯥ ꯃꯈꯣꯏ ꯑꯁꯤꯅꯤ